ꯁ꯭ꯀꯨꯜ ꯇꯝꯂꯝꯕ ꯃꯇꯨꯡꯗ ꯃꯩꯍꯩꯔꯣꯏ ꯈꯨꯗꯤꯡꯃꯛꯅ ꯑꯋꯥꯡꯕ ꯊꯥꯛꯀꯤ ꯃꯍꯩ ꯃꯁꯤꯡ ꯇꯝꯃꯤ ꯍꯥꯏꯅ ꯑꯩꯅ ꯈꯟꯗꯦ ꯃꯔꯝꯗꯤ ꯏꯃꯨꯡꯒꯤ ꯄ꯭ꯔꯦꯁꯔꯅ ꯃꯔꯝ ꯑꯣꯏꯔꯒ ꯍꯥꯏꯗꯤ ꯑꯌꯥꯝꯕꯅ ꯂꯥꯏꯔꯕꯅ ꯍꯦꯟꯕꯅ ꯃꯔꯝ ꯑꯣꯏꯔꯒ ꯏꯃꯨꯡꯒꯤ ꯄ꯭ꯔꯦꯁꯔꯅ ꯍꯦꯜꯂꯒ ꯃꯁꯥ ꯃꯁꯥꯅ ꯀꯔꯕꯥꯔ ꯇꯧꯈꯤꯕ ꯁꯝꯅ ꯍꯥꯏꯔꯕꯗ ꯀꯅꯥꯒꯨꯝꯕꯅ ꯊꯕꯛ ꯑꯇꯣꯞꯄ ꯑꯃ ꯃꯤꯒꯤꯗ ꯁꯨꯔꯨꯕ ꯗꯨꯀꯥꯟ ꯐꯝꯕ ꯐꯥꯔꯃꯥꯁꯤ ꯐꯝꯈꯤꯕ ꯃꯤꯒꯤꯗ ꯆꯦꯛꯁꯨꯕ ꯑꯇꯣꯞ ꯑꯇꯣꯞꯄ ꯀꯔꯕꯥꯔ ꯀꯌꯥꯗ ꯌꯥꯎꯈꯤꯕ ꯁꯤꯒꯨꯝꯕꯅ ꯍꯦꯜꯂꯦ ꯀꯩꯒꯤꯅꯣ ꯍꯥꯏꯕ ꯃꯇꯝꯗ ꯍꯥꯏ ꯂꯦꯚꯦꯜꯗ ꯁ꯭ꯀꯨꯜ ꯇꯝ ꯇꯥꯔꯒꯗꯤ ꯊꯕꯛ ꯐꯪꯉꯤ ꯑꯃꯁꯨꯡ ꯐꯪꯉꯣꯏ ꯍꯥꯏꯕꯁꯦ ꯑꯅꯤꯁꯤ ꯈꯟꯕꯗ ꯊꯕꯛ ꯐꯪꯗꯕꯅ ꯍꯦꯟꯕꯅ ꯃꯔꯝ ꯑꯣꯏꯔꯒ ꯃꯤ ꯍꯥꯏ ꯏꯖꯨꯀꯦꯇꯦꯠ ꯑꯣꯏꯕ ꯍꯥꯏꯂꯤ ꯏꯖꯨꯀꯦꯇꯦꯠ ꯑꯣꯏꯕ ꯃꯤ ꯃꯌꯥꯝ ꯑꯃ ꯊꯕꯛ ꯐꯪꯗꯅ ꯂꯩꯑꯕ ꯑꯁꯤꯒꯨꯝꯕ ꯃꯌꯥꯝꯁꯦ ꯎꯔꯒ ꯍꯌꯦꯡ ꯃꯇꯝ ꯃꯥꯡꯈꯩ ꯂꯥꯏꯔꯤꯛ ꯗꯃꯥ ꯇꯝꯊꯔꯨꯔꯒ ꯀꯔꯤꯒꯨꯝꯕ ꯑꯃꯁꯨ ꯇꯍꯧꯗ꯭ꯔꯒ ꯊꯕꯛꯁꯨ ꯐꯪꯍꯧꯗ꯭ꯔꯇꯥꯔꯒꯗꯤ ꯇꯨꯡꯗ ꯀꯔꯤ ꯑꯣꯏꯍꯧꯒꯅꯤ ꯍꯥꯏꯅ ꯈꯟꯕ ꯑꯁꯤꯒꯨꯝꯕ ꯃꯌꯥꯝꯁꯤꯅ ꯃꯔꯝ ꯑꯣꯏꯔꯒ ꯍꯥꯏꯂꯤ ꯏꯖꯨꯀꯦꯇꯦꯠ ꯑꯣꯏꯅ ꯃꯈꯥ ꯇꯥꯅ ꯁ꯭ꯀꯨꯜ ꯇꯝꯊꯗꯦꯕ ꯑꯗꯨꯅ ꯑꯃꯨꯛ ꯍꯥꯏꯗꯤ ꯀꯅꯥꯒꯨꯝꯕꯅ ꯕꯤꯖꯤꯅꯦꯁ ꯇꯧꯈꯤꯕꯁꯨ ꯌꯥꯎꯏ ꯍꯣꯏ ꯇꯝꯊꯈꯤꯕꯁꯨ ꯑꯃꯅꯤ ꯈꯔ ꯑꯦꯛꯁꯦꯞꯁꯟꯗ ꯌꯥꯎꯔꯝꯒꯗ꯭ꯔꯥ ꯅꯠꯇ꯭ꯔꯒ ꯍꯣꯏ ꯈꯔꯗꯤ ꯌꯥꯎꯔꯝꯒꯅꯤ ꯂꯣꯏꯃꯛꯇꯤ ꯇꯝꯗꯦ ꯍꯥꯏꯕꯗꯤ ꯌꯥꯗꯦ ꯑꯗꯨꯕꯨ ꯑꯌꯥꯝꯕꯅꯗꯤ ꯃꯈꯥ ꯁꯥꯡꯅ ꯂꯥꯏꯔꯤꯛꯁꯤꯡꯁꯦ ꯇꯝꯊꯗꯦꯕ ꯇꯦꯟ ꯂꯣꯏꯔꯒ ꯇ꯭ꯋꯦꯜꯐ ꯂꯣꯏꯔꯒ ꯑꯗꯨꯃꯛ ꯃꯁꯥꯒꯤ ꯑꯣꯏꯕ ꯊꯕꯛ ꯀꯅꯥ ꯀꯅꯥꯒꯤ ꯑꯇꯣꯞ ꯑꯇꯣꯞꯄꯒꯤ ꯕꯤꯖꯤꯅꯦꯁꯇ ꯌꯥꯎꯕ ꯗꯨꯀꯥꯟ ꯐꯝꯈꯤꯕ ꯃꯤꯒꯤ ꯃꯤꯒꯤꯗ ꯊꯕꯛ ꯁꯨꯔꯨꯕ ꯇꯣꯉꯥꯟ ꯇꯣꯉꯥꯟꯕ ꯊꯕꯛ ꯃꯌꯥꯝ ꯂꯩꯈ꯭ꯔꯦ ꯃꯈꯜꯒꯤ ꯁꯤ ꯃꯌꯥꯝꯁꯦ ꯇꯧꯔꯒ ꯇꯨꯡꯒꯤ ꯇꯨꯡꯗ ꯅꯨꯡꯉꯥꯏꯅꯕꯅꯦꯅ ꯈꯜꯂꯒ ꯊꯕꯛ ꯑꯗꯨꯝ ꯇꯧꯈꯤꯕ ꯁꯤꯒꯨꯝꯕꯁꯤꯅ ꯑꯣꯏ ꯑꯌꯥꯝꯕꯅ ꯂꯥꯏꯔꯤꯛ ꯃꯈꯥ ꯇꯝꯊꯔꯒ ꯊꯕꯛ ꯇꯧꯕꯒ ꯍꯥꯏꯕꯁꯤꯗꯤ ꯑꯣꯏꯊꯣꯛꯇꯦ ꯃꯔꯝꯗꯤ ꯊꯕꯛ ꯇꯧꯕ ꯃꯇꯝꯗ ꯍꯧꯖꯤꯛꯇꯤ ꯀꯔꯞꯁꯟꯒꯤ ꯃꯇꯝꯅꯤꯅ ꯁꯦꯜ ꯌꯥꯎꯗ꯭ꯔꯒꯗꯤ ꯊꯕꯛ ꯇꯧꯕ ꯌꯥꯗꯕ ꯂꯥꯏꯔꯤꯛ ꯗꯃꯥꯗ ꯍꯩꯔꯒꯁꯨ ꯁꯦꯜ ꯌꯥꯎꯗ꯭ꯔꯒꯗꯤ ꯊꯕꯛ ꯇꯧꯕ ꯌꯥꯗꯕ ꯑꯗꯨꯁꯨ ꯂꯩꯔꯦ ꯑꯗꯨꯅ ꯃꯔꯝ ꯑꯣꯏꯔꯒ ꯄꯩꯁꯥ ꯄꯤꯅꯤꯡꯉꯥꯏ ꯂꯩꯇꯕ ꯁꯤꯒꯨꯝꯕ ꯑꯗꯒꯤ ꯊꯕꯛ ꯅꯝꯃꯁꯨ ꯄꯩꯁꯥ ꯀꯗꯥꯏꯗꯒꯤ ꯄꯤꯒꯅꯤ ꯍꯥꯏꯅ ꯈꯟꯕ ꯑꯗꯒꯤ ꯑꯩꯅ ꯁꯥꯡꯅ ꯂꯥꯏꯔꯤꯛꯁꯦ ꯇꯝꯊꯔꯨꯔꯒ ꯍꯌꯦꯡ ꯊꯕꯛ ꯑꯣꯏꯍꯧꯗ꯭ꯔꯒꯗꯤ ꯑꯩ ꯇꯨꯡꯗ ꯀꯔꯤ ꯀꯔꯤ ꯀꯔꯝꯃꯥꯏꯅ ꯍꯤꯡꯒꯅꯤ ꯍꯥꯏ ꯀꯥꯏꯅ ꯈꯟꯕ ꯁꯤꯒꯨꯝꯕ ꯃꯌꯥꯝꯁꯦ ꯈꯟꯕꯅ ꯃꯔꯝ ꯑꯣꯏꯔꯒ ꯑꯌꯥꯝꯕꯅ ꯃꯤꯁꯤꯡꯁꯦ ꯑꯗꯨꯝ ꯃꯁꯥ ꯃꯁꯥꯒꯤ ꯑꯣꯏꯕ ꯋꯥꯈꯜꯂꯣꯟ ꯄꯨꯊꯣꯛꯅꯔꯒ ꯊꯕꯛ ꯂꯥꯏꯔꯤꯛ ꯇꯝꯊꯗꯕꯤꯗ ꯊꯕꯛ ꯑꯣꯏꯅ ꯊꯤꯅꯈꯤꯕ ꯑꯇꯣꯞ ꯑꯇꯣꯞꯄ ꯂꯝꯗ ꯆꯠꯂꯒ ꯋꯥꯔꯀꯔꯒꯨꯝꯕ ꯑꯣꯏꯔꯨꯕ ꯁꯤꯒꯨꯝꯕꯁꯤꯅ ꯍꯦꯜꯂꯦ ꯀꯩꯒꯤꯅꯣ ꯍꯥꯏꯕ ꯃꯇꯝꯗ ꯊꯕꯛ ꯇꯧꯕ ꯃꯇꯝꯗꯗꯤ ꯁꯦꯜꯁꯨ ꯆꯪꯉꯦ ꯍꯧꯖꯤꯛꯀꯥꯟꯗꯤ ꯁꯦꯜ ꯄꯤꯗ꯭ꯔꯒꯗꯤ ꯊꯕꯛ ꯇꯧꯕ ꯌꯥꯗꯕꯒꯤ ꯆꯠꯅꯕꯤ ꯑꯃꯁꯨ ꯂꯩꯔꯕꯅꯤꯅ ꯂꯥꯏꯔꯤꯛ ꯐꯅꯌꯥꯝꯅ ꯍꯩꯔꯒ ꯇꯥꯔꯒꯁꯨ ꯁꯦꯜ ꯌꯥꯎꯗ꯭ꯔꯒꯗꯤ ꯑꯃꯨꯛꯁꯨ ꯊꯕꯛꯁꯦ ꯇꯧꯕ ꯌꯥꯔꯣꯏꯗꯧꯔꯤꯕ ꯑꯗꯨꯅ ꯃꯔꯝ ꯑꯣꯏꯔꯒ ꯑꯇꯣꯞ ꯑꯇꯣꯞꯄ ꯂꯝꯗ ꯆꯠꯈ꯭ꯔꯒ ꯁꯝꯅ ꯍꯥꯏꯔꯕꯗ ꯕꯦꯡꯒꯂꯣꯔꯒꯨꯝꯕ ꯆꯠꯂꯒ ꯍꯣꯇꯦꯜꯒꯨꯝꯕ ꯌꯥꯎꯁꯤꯟꯕ ꯑꯗꯒꯤ ꯑꯇꯣꯞ ꯑꯇꯣꯞꯄ ꯀꯟꯇ꯭ꯔꯤꯗ ꯆꯠꯂꯒ ꯀꯔꯕꯥꯔꯒꯨꯝꯕꯗ ꯃꯤꯒꯤ ꯁꯦꯜꯁꯃꯦꯟꯒꯨꯝꯕ ꯑꯣꯏꯕ ꯋꯥꯔꯀꯔꯒꯨꯝꯕ ꯑꯣꯏꯕ ꯁꯤꯒꯨꯝꯕ ꯊꯕꯛ ꯃꯌꯥꯝꯁꯦ ꯑꯣꯏꯅ ꯇꯧꯅꯕ ꯑꯇꯣꯞꯄ ꯍꯥꯏꯂꯤ ꯏꯖꯨꯀꯦꯠ ꯑꯣꯏꯔꯒ ꯊꯕꯛ ꯐꯪꯅꯤ ꯍꯥꯏꯕꯁꯤꯃꯗꯤ ꯂꯩꯇꯕꯅꯤꯅ ꯍꯌꯦꯡ ꯇꯝꯊꯔꯨꯔꯒ ꯄꯩꯁꯥ ꯑꯔꯦꯝꯕꯗ ꯃꯥꯡꯉꯒ ꯊꯕꯛꯁꯨ ꯐꯪꯍꯧꯗ꯭ꯔꯒ ꯑꯔꯦꯝꯕꯗ ꯇꯨꯡꯗ ꯀꯩꯅꯣ ꯇꯧꯍꯧꯔꯗꯤ ꯑꯁ ꯃꯥꯡꯖꯒꯅꯤ ꯀꯥꯏꯅ ꯈꯟꯕ ꯑꯗꯒꯤ ꯏꯃꯨꯡ ꯃꯅꯨꯡ ꯁꯦꯜ ꯄꯨꯊꯣꯛꯄꯤꯅꯕ ꯂꯩꯇꯕꯗꯒꯤ ꯃꯁꯥꯅ ꯃꯁꯥꯒꯤ ꯃꯇꯣꯝꯇ ꯂꯦꯞꯆꯕ ꯉꯝꯅꯕꯑꯅ ꯇꯥꯟꯕ ꯀꯥꯡꯕꯨꯁꯨ ꯌꯥꯎꯔꯤꯕꯅꯤ ꯑꯗꯨꯅ ꯃꯔꯝ ꯑꯣꯏꯔꯒ ꯍꯧꯖꯤꯛ ꯀꯥꯟꯗꯤ ꯑꯩꯈꯣꯏꯅ ꯑꯩꯈꯣꯏꯒꯤ ꯑꯣꯏꯅꯗꯤ ꯁ꯭ꯋꯥꯏ ꯂꯣꯀꯦꯜꯒꯤ ꯑꯣꯏꯅꯗꯤ ꯑꯌꯥꯝꯕꯅ ꯃꯈꯥ ꯇꯝꯊꯗ꯭ꯔꯦ ꯂꯥꯏꯔꯤꯛꯁꯤꯡꯁꯦ ꯍꯥꯏꯂꯤ ꯇꯝꯊꯗ꯭ꯔꯦ ꯃꯔꯝꯗꯤ ꯁ꯭ꯀꯨꯜꯂꯤꯡꯁꯤꯡꯁꯦ ꯍꯥꯏꯌꯔ ꯑꯣꯏꯅ ꯏꯖꯨꯀꯦꯠ ꯇꯧꯕꯁꯦ ꯉꯝꯗ꯭ꯔꯦꯕ ꯃꯁꯥ ꯃꯁꯥꯅ ꯐꯦꯃꯤꯂꯤꯒꯤ ꯄ꯭ꯔꯣꯕ꯭ꯂꯦꯝ ꯂꯩꯕ ꯑꯗꯒꯤ ꯑꯇꯣꯞ ꯑꯇꯣꯞꯄ ꯄ꯭ꯔꯦꯁꯔ ꯃꯌꯥꯝ ꯂꯩꯕꯅ ꯃꯔꯝ ꯑꯣꯏꯔꯒ